ꯍꯜꯂꯣ ꯏꯆꯦ ꯃꯥ ꯃꯅꯤꯄꯨꯔꯤꯒꯤ ꯁꯨꯝ ꯑꯦꯟꯁꯥꯡ ꯃꯩꯁꯥꯡꯁꯦ ꯑꯩꯗꯤ ꯌꯥꯝ ꯆꯥꯅꯤꯡꯉꯦ ꯑꯗꯣ ꯃꯅꯤꯄꯨꯔꯗ ꯂꯥꯛꯑꯒ ꯑꯃꯇꯥ ꯑꯦꯟꯁꯥꯡ ꯃꯩꯁꯥꯡꯗꯣ ꯈꯤꯇꯥ ꯏꯔꯣꯟꯕꯒꯨꯝꯕ ꯑꯗꯩꯗꯤ ꯀꯥꯡꯁꯣꯏ ꯊꯣꯡꯕꯒꯨꯝꯕ ꯆꯝꯊꯣꯡꯒꯨꯝꯕ ꯀꯩꯒꯝꯕꯗꯣ ꯈꯤꯇꯥ ꯆꯥꯕꯁꯦ ꯌꯥꯝ ꯄꯥꯝꯃꯦꯕ ꯑꯗꯣ ꯏꯆꯦꯅ ꯈꯤꯇꯥ ꯇꯧꯕꯤꯒꯦꯔꯣ ꯑꯩꯗꯤ ꯍꯩꯇꯦ

ꯏꯔꯣꯟꯕꯁꯦ

ꯀꯥꯡꯁꯣꯏꯁꯨ ꯆꯥꯅꯤꯡꯉꯦ ꯏꯔꯣꯟꯕꯁꯨ ꯆꯥꯅꯤꯡꯉꯦ ꯑꯗꯒꯤ ꯁꯨꯝ ꯉꯥ ꯑꯣꯠꯈꯥꯏꯕꯒꯨꯝꯕ ꯀꯩꯒꯨꯝꯕꯁꯦ ꯍꯥꯏꯗꯤ ꯄꯥꯝꯃꯦꯕ ꯌꯥꯝ ꯆꯥꯖꯅꯤꯡꯉꯦ ꯑꯗꯣ ꯏꯆꯦꯅ ꯑꯃꯇꯥ ꯃꯊꯦꯜ ꯂꯨꯀꯣꯏꯗꯣ ꯈꯤꯇꯪ ꯁꯦꯝꯃꯒ ꯁꯤꯡꯖꯨ ꯁꯨꯕꯁꯨ ꯌꯥꯝ ꯄꯥꯝꯃꯦꯕ ꯑꯗꯣ ꯁꯤꯡꯖꯨ ꯁꯨꯕꯗꯨꯁꯨ ꯀꯩꯅꯣꯁꯦ ꯑꯩꯉꯣꯟꯗꯁꯨ ꯇꯥꯛꯄꯤꯔꯣ ꯑꯗꯒꯤ ꯏꯔꯣꯟꯕ ꯀꯩꯀꯗꯨꯁꯨ ꯇꯥꯛꯄꯤꯔꯣ ꯑꯗꯨꯒ ꯑꯩꯁꯨ ꯍꯩꯔꯒ ꯆꯠꯈꯤꯒꯦ ꯑꯥ ꯎꯝ ꯎꯝ ꯎꯝ ꯎꯝ ꯎꯝ

ꯎꯝ

ꯎꯝ

ꯑꯥ ꯑꯗꯣ ꯀꯥꯡꯁꯣꯏ ꯀꯩꯀꯥꯗꯤ

ꯉꯥ ꯉꯥꯒꯗꯤ ꯍꯥꯞꯅꯗ꯭ꯔꯣ ꯉꯥ ꯑꯆꯧꯕ ꯃꯇꯨꯝꯒ ꯑꯇꯥꯎꯕꯒ ꯁꯨꯝ ꯐꯦꯁꯕꯨꯛꯇꯥ ꯀꯩꯗꯒ ꯁꯨꯝ ꯌꯨꯇꯨꯞꯇꯥꯒꯗꯤ ꯉꯥ ꯑꯇꯥꯎꯕꯒꯨꯝꯕ ꯍꯥꯞꯅꯕꯒꯨꯝꯕ ꯁꯨꯝ ꯎꯏꯌꯦꯕ ꯑꯗꯨꯒꯗꯣ ꯍꯥꯞꯄꯅꯦ

ꯑꯣ ꯍꯣꯏꯅꯦ ꯏꯆꯦꯅ ꯈꯤꯇꯪ ꯍꯥꯎꯅ ꯁꯤꯜꯂꯒ ꯆꯥ ꯈꯣꯠꯇꯅ ꯑꯩꯁꯨ ꯈꯔ ꯇꯝꯖꯒꯦ ꯇꯝꯅꯤꯡꯉꯦ ꯑꯩꯁꯨ ꯑꯗꯣ ꯏꯆꯦꯅ ꯊꯣꯡ ꯊꯥꯛꯄꯗꯨꯁꯨ ꯃꯍꯥꯎ ꯌꯦꯡꯒꯦ ꯑꯗꯨꯒ ꯑꯩꯅ ꯇꯝꯃꯒꯁꯨ ꯏꯆꯦꯗꯒꯤ ꯑꯩꯅ ꯑꯃꯨꯛ ꯊꯣꯡꯉꯅꯤ ꯏꯆꯦꯁꯨ ꯑꯃꯨꯛ ꯄꯤꯖꯔꯅꯤ ꯑꯗꯨꯒ ꯍꯥꯎꯋꯤ ꯍꯥꯎꯇꯦꯗꯣ ꯏꯆꯦꯅꯁꯨ ꯑꯗꯨꯝ ꯑꯩꯉꯣꯟꯗꯁꯨ ꯍꯥꯏꯔꯣ ꯏꯆꯦꯒꯤ ꯍꯥꯎꯕꯁꯨ ꯍꯥꯎꯇꯕꯁꯨ ꯑꯩꯅ ꯂꯣꯏꯅ ꯍꯥꯏꯅꯔꯁꯤ ꯑꯗꯨꯒ ꯎꯝ ꯎꯝ

ꯍꯣꯏꯅꯦ ꯎꯝꯝ ꯍꯣꯏꯅꯦ ꯑꯗꯣ ꯄꯣꯠꯆꯪꯁꯤꯡꯗꯨꯁꯨ ꯏꯆꯦꯅ ꯂꯣꯏꯅ ꯂꯥꯡꯁꯤꯜꯂ ꯊꯝꯕꯤꯌꯣ ꯊꯝꯕꯤꯔꯒ ꯑꯗꯨꯒ ꯆꯥꯁꯦꯕ ꯑꯩꯅꯁꯨ ꯑꯗꯨꯝ ꯂꯩꯒꯦ ꯈꯔ ꯑꯗꯨꯝ ꯕꯖꯥꯔꯗ ꯆꯠꯃꯤꯟꯅꯔꯒ ꯏꯆꯦꯒ ꯑꯗꯨꯝ ꯑꯗꯨꯒ ꯀꯔꯤ ꯀꯔꯤ ꯍꯥꯏꯗꯤ ꯁꯨꯝ ꯌꯣꯡꯆꯥꯛꯄꯨ ꯑꯣꯏꯔꯒꯁꯨ ꯑꯃꯕꯨ ꯑꯣꯏꯔꯁꯨ ꯏꯆꯦꯅ ꯁꯤ ꯂꯩꯁꯤ ꯁꯤ ꯍꯥꯎꯅꯤ ꯁꯤ ꯇꯧꯅꯤ ꯍꯥꯏꯕꯗꯣ ꯑꯗꯨꯝ ꯇꯧꯔꯒ ꯑꯗꯨꯝ ꯇꯧꯁꯦꯕ ꯎꯝ ꯐꯅꯤ ꯏꯆꯦꯅ ꯂꯣꯏꯅ ꯑꯗꯣ ꯍꯥꯏꯔꯛꯑꯣ ꯑꯩꯉꯣꯟꯗ ꯑꯗꯨꯒ ꯏꯆꯦꯒ ꯑꯗꯨꯝ ꯂꯩꯃꯤꯟꯅꯁꯦꯕ ꯑꯩꯗꯤ ꯈꯪꯗꯕꯅꯤꯅ ꯑꯗꯨꯝ

ꯎꯝ ꯃꯥꯟꯅꯤ ꯃꯥꯟꯅꯤ ꯑꯣ ꯑꯥ ꯑꯩ ꯂꯥꯛꯇ꯭ꯔꯗꯤ ꯌꯥꯗꯕ ꯑꯣ ꯑꯣ ꯁꯤꯡꯖꯨ ꯃꯥꯊꯦꯜꯒꯁꯨ ꯍꯥꯎꯕ ꯍꯥꯎꯋꯦꯅ ꯐꯣꯟ ꯌꯨꯇꯨꯞꯇꯥꯒꯗꯤ ꯑꯥ ꯍꯣꯏꯅꯦ ꯍꯣꯏꯅꯦ ꯍꯣꯏꯅꯦ ꯑꯩ ꯌꯥꯝ ꯆꯥꯅꯤꯡꯉꯦꯕ ꯑꯗꯨꯒꯤꯅꯦ ꯑꯗꯨꯏ ꯏꯆꯦꯗ ꯑꯝꯇꯥ ꯇꯧꯕꯤꯌꯨ ꯍꯥꯏꯁꯦ ꯑꯩ ꯌꯥꯝ ꯆꯥꯅꯤꯡꯉꯦ ꯑꯗꯨꯒꯤꯅꯤ ꯑꯗꯣ ꯏꯆꯦ ꯑꯗꯨꯗꯤ ꯍꯣꯔꯦꯟ ꯁꯦꯝꯁꯤꯔ ꯑꯣ ꯐꯔꯦ ꯑꯗꯨꯗꯤ ꯏꯆꯦ ꯑꯗꯨꯗꯤ ꯍꯣꯔꯦꯟ ꯁꯦꯝꯃꯁꯤꯀꯣ ꯑꯗꯨꯗꯤ ꯐꯣꯟ ꯑꯥ ꯐꯣꯟ ꯊꯝꯃꯒ ꯀꯔꯤ ꯀꯔꯤ ꯃꯆꯜ ꯃꯔꯥꯡ ꯀꯔꯤ ꯀꯔꯤ ꯁꯤꯟꯂꯥꯡ ꯇꯧꯔꯁꯦ